ꯀꯔꯤꯒꯨꯝꯕ ꯑꯩꯈꯣꯏꯒꯤ ꯏꯃꯨꯡꯗ ꯑꯅꯥꯕ ꯃꯤ ꯑꯃ ꯌꯥꯎꯔꯕꯗꯤ ꯂꯥꯏꯍꯧ ꯇꯧꯔꯦ ꯈꯟꯂꯣ ꯂꯣꯛ ꯊꯨꯡꯕ ꯂꯥꯏꯍꯧ ꯇꯧꯔꯦ ꯈꯟꯂꯣ ꯂꯥꯏꯍꯧ ꯇꯧꯔꯒꯗꯤ ꯏꯁꯤꯡ ꯑꯁꯥꯕ ꯄꯤꯊꯛꯀꯅꯤ ꯑꯃꯗꯤ ꯆꯝꯐꯨꯠ ꯑꯆꯝꯕ ꯈꯣꯡꯗ꯭ꯔꯨꯝ ꯐꯨꯠꯄ ꯀꯣꯕꯤ ꯐꯨꯠꯄ ꯊꯕꯤ ꯐꯨꯠꯄ ꯍꯋꯥꯏ ꯐꯨꯠꯄ ꯃꯥꯏꯔꯦꯟ ꯐꯨꯠꯄ ꯑꯐꯨꯠꯄ ꯑꯆꯝꯕ ꯊꯥꯎ ꯌꯥꯎꯗꯕ ꯑꯆꯝꯕ ꯑꯗꯨꯒꯤ ꯑꯦꯟꯁꯥꯡ ꯄꯤꯖꯒꯅꯤ ꯏꯁꯤꯡ ꯑꯁꯥꯕ ꯄꯤꯊꯛꯄ ꯂꯥꯏꯍꯧ ꯇꯧꯔꯕꯗꯤ ꯊꯥꯎ ꯄꯤꯖꯕ ꯌꯥꯗꯦ ꯊꯥꯎ ꯊꯥꯎ ꯄꯤꯖꯈ꯭ꯔꯕꯗꯤ ꯂꯥꯏꯍꯧꯗꯣ ꯐꯕꯒꯤ ꯃꯍꯨꯠꯇ ꯑꯃꯨꯛ ꯍꯦꯟꯂꯛꯀꯅꯤ ꯊꯥꯎ ꯄꯤꯖꯗꯕꯤꯗ ꯑꯆꯝꯕ ꯄꯤꯖꯒꯅꯤ ꯑꯃꯗꯤ ꯅꯨꯡ ꯂꯩꯕ ꯃꯤꯅ ꯁꯣꯏꯕꯨꯝ ꯆꯥꯕ ꯀꯔꯤ ꯅꯨꯡ ꯅꯨꯡꯗ ꯁꯣꯛꯀꯗꯕ ꯌꯥꯕ ꯑꯆꯥ ꯑꯊꯛ ꯑꯃꯠꯇ ꯆꯥꯕ ꯌꯥꯗꯦ ꯑꯃ ꯁꯨꯒꯔ ꯂꯩꯕ ꯃꯤꯗ ꯑꯣꯏꯔꯒꯅ ꯔꯥꯁꯒꯨꯂꯥꯒꯨꯝꯕ ꯆꯤꯅꯤ ꯂꯥꯜꯃꯣꯍꯣꯜ ꯖꯤꯂꯤꯕꯤ ꯑꯊꯨꯝꯕ ꯑꯊꯨꯝꯕ ꯈꯖꯨꯔ ꯒꯨꯝꯕ ꯑꯊꯨꯝꯕ ꯄꯣꯠ ꯃꯌꯥꯝ ꯑꯃ ꯂꯩꯔꯤꯕꯁꯤꯡ ꯑꯁꯤ ꯁꯨꯒꯔ ꯂꯩꯔꯤꯕ ꯃꯤꯗ ꯆꯥꯕ ꯌꯥꯗꯦ ꯁꯨꯒꯔ ꯂꯩꯕ ꯃꯤ ꯑꯅꯥꯕ ꯃꯤꯗꯤ ꯑꯅꯥꯕꯗ ꯄꯤꯖꯒꯗꯕ ꯑꯅꯥꯕ ꯃꯥꯒ ꯃꯥꯅ ꯅꯥꯔꯤꯕꯗꯨꯒꯤ ꯂꯥꯏꯑꯣꯡꯗꯨꯒꯤ ꯃꯇꯨꯡ ꯏꯟꯅ ꯃꯥꯒ ꯆꯥꯟꯅꯕ ꯃꯑꯣꯡꯗ ꯄꯤꯖ ꯄꯤꯊꯛ ꯄꯤꯒꯗꯕꯅꯤ ꯑꯗꯨ ꯅꯠꯇꯅ ꯈꯟꯊꯗꯕꯤꯗ ꯆꯥꯅꯤꯡꯉꯦ ꯍꯥꯏꯗꯨꯅ ꯄꯪꯆꯥ ꯆꯥꯔꯕꯗꯤ ꯅꯥꯔꯤꯕ ꯂꯥꯏꯑꯣꯡꯗꯣ ꯑꯃꯨꯛ ꯍꯦꯟꯅ ꯍꯦꯟꯖꯤꯟꯂꯛꯀꯅꯤ ꯃꯗꯨꯒꯤ ꯃꯇꯨꯡ ꯏꯟꯅ ꯅꯥꯔꯤ ꯅꯥꯔꯤꯕ ꯂꯩꯅꯥꯗꯨꯒꯤ ꯃꯇꯨꯡ ꯏꯟꯅ ꯑꯆꯝꯕ ꯆꯥꯕ ꯌꯥꯕꯗꯅ ꯑꯆꯝꯕ ꯆꯥꯕ ꯆꯥꯕ ꯌꯥꯗꯕ ꯄꯣꯠꯇꯤ ꯆꯥꯔꯣꯏꯗꯕꯅꯤ ꯑꯅꯥꯕꯗꯣ ꯐꯍꯟꯂꯒ ꯀꯌꯥ ꯆꯥꯕ ꯌꯥꯕ ꯃꯌꯥꯝ ꯆꯥꯔꯁꯨ ꯌꯥꯏ ꯑꯗꯨꯅ ꯑꯅꯥꯕꯗꯣ ꯐꯍꯟꯂꯕ ꯃꯇꯨꯡꯗ ꯑꯊꯨꯝꯕ ꯆꯥꯅꯤꯡꯉꯦ ꯈꯟꯂꯣ ꯗꯥꯏꯕꯦꯇꯤꯁ ꯂꯩꯕ ꯃꯤꯗ ꯑꯊꯨꯝꯕ ꯆꯥꯕ ꯌꯥꯗꯦ ꯑꯗꯨꯅ ꯑꯊꯨꯝꯕ ꯆꯥꯅꯤꯡꯂꯕꯁꯨ ꯅꯥꯔꯤꯕ ꯂꯥꯏꯅꯥꯗꯣ ꯐꯔꯕ ꯃꯇꯨꯡꯗ ꯑꯊꯨꯝꯕꯁꯨ ꯆꯥꯒꯗꯕꯅꯤ ꯃꯔꯝ ꯑꯁꯤꯅ ꯑꯩꯈꯣꯏ ꯏꯃꯨꯡꯗ ꯑꯅꯥ ꯑꯌꯦꯛ ꯊꯣꯛꯂꯛꯂꯕ ꯃꯇꯝꯗ ꯂꯣꯛ ꯂꯥꯏꯍꯧ ꯇꯧꯔꯕꯁꯨ ꯏꯁꯤꯡ ꯑꯁꯥꯕ ꯄꯤꯊꯛ ꯀꯅꯤ ꯑꯃꯗꯤ ꯊꯥꯎ ꯊꯨꯝ ꯄꯤꯖꯗꯕꯤꯗ ꯁꯥ ꯉꯥ ꯄꯤꯖꯗꯕꯤꯗ ꯑꯆꯝꯕ ꯄꯤꯖꯔꯒ ꯅꯥꯔꯤꯕ ꯃꯤꯁꯤꯡ ꯑꯗꯨꯕꯨ ꯊꯨꯅ ꯑꯅꯥꯕ ꯐꯍꯟꯒꯗꯕꯅꯤ ꯃꯔꯝ ꯑꯁꯤꯅ ꯅꯥꯔꯤꯕ ꯂꯥꯏꯑꯣꯡ ꯑꯗꯨꯒ ꯑꯗꯨꯒꯤ ꯃꯇꯨꯡ ꯏꯟꯅ ꯑꯗꯨꯒ ꯆꯥꯟꯅꯕ ꯆꯤꯟꯖꯥꯛ ꯄꯤꯖꯕꯤꯒꯗꯕꯅꯤ ꯊꯥꯎ ꯊꯨꯝ ꯄꯤꯖꯔꯣꯏꯗꯕꯅꯤ ꯑꯐꯕ ꯆꯤꯟꯖꯥꯛ ꯃꯆꯤ ꯑꯣꯏꯕ ꯆꯤꯟꯖꯥꯛ ꯄꯤꯖꯒꯗꯕꯅꯤ